ꯃꯤꯈꯜꯒꯤ ꯃꯇꯝꯗ ꯌꯥꯝꯅ ꯅꯨꯡꯉꯥꯏꯇꯕ ꯍꯥꯏꯔꯒꯗꯤ ꯏꯃꯨꯡ ꯑꯃꯒ ꯑꯃꯒ ꯃꯥꯟꯅꯗꯕ ꯑꯗꯒꯤ ꯐꯨꯅ ꯆꯩꯅꯕ ꯈꯠꯅꯕ ꯑꯃꯅ ꯑꯃꯒꯤ ꯃꯤꯆꯪꯗ ꯂꯩꯕ ꯑꯃꯅ ꯑꯃꯒꯤ ꯃꯤꯆꯪꯗ ꯂꯩꯅꯕꯅ ꯌꯦꯛꯅꯕ ꯑꯣꯏꯔꯛꯇꯨꯅ ꯏꯃꯨꯡ ꯃꯁꯦꯟ ꯊꯤꯅꯕ ꯂꯩꯀꯥꯏ ꯃꯁꯦꯜ ꯊꯤꯅꯕ ꯅꯨꯡꯉꯥꯏꯅꯗꯕ ꯈꯠꯅ ꯆꯩꯅꯕ ꯑꯗꯨꯒꯨꯝꯕ ꯀꯌꯥ ꯑꯗꯨ ꯊꯣꯛꯏ